ꯑꯩꯈꯣꯏ ꯃꯅꯤꯄꯨꯔꯒꯤ ꯏꯁꯥꯒꯤ ꯑꯣꯏꯕ ꯆꯠꯅꯕꯤ ꯆꯠꯅ ꯂꯣꯟꯆꯠ ꯃꯄꯨꯡ ꯐꯥꯅ ꯂꯩꯖꯔꯝꯕ ꯂꯩꯕꯥꯛ ꯑꯃꯅꯤ ꯑꯗꯨꯕꯨ ꯇꯥꯡꯀꯛ ꯑꯃꯗ ꯃꯄꯥꯟꯂꯣꯝꯗꯒꯤ ꯆꯪꯖꯜꯂꯛꯄ ꯂꯥꯏꯅꯤꯡꯅ ꯃꯔꯝ ꯑꯣꯏꯔꯒ ꯑꯆꯧꯕ ꯆꯩꯐꯨ ꯑꯃ ꯑꯩꯈꯣꯏꯗ ꯄꯤꯈꯔꯦ ꯃꯄꯥꯟꯂꯣꯝꯗꯒꯤ ꯆꯪꯁꯜꯂꯛꯏꯕ ꯂꯥꯏꯅꯤꯡꯁꯤꯡ ꯑꯁꯦ ꯆꯠꯅꯕꯤ ꯅꯥꯠ ꯁꯤꯡ ꯇꯣꯉꯥꯟ ꯇꯣꯉꯥꯟꯕ ꯃꯈꯟꯒꯤ ꯍꯧꯖꯤꯛ ꯐꯥꯎꯕꯗ ꯂꯦꯞꯇꯅ ꯆꯪꯁꯜꯂꯛꯂꯤ ꯁꯝꯅ ꯍꯥꯏꯔꯕꯗ ꯃꯄꯥꯟ ꯂꯝꯗꯒꯤ ꯆꯪꯁꯜꯂꯛꯈꯤꯕꯗ ꯔꯥꯃꯥꯟꯒꯤ ꯙꯔꯃ ꯆꯪꯖꯜꯂꯛꯈ꯭ꯔꯦ ꯑꯗꯒꯤ ꯍꯤꯟꯗꯨꯒꯤ ꯙꯔꯃ ꯆꯪꯖꯜꯂꯛꯈ꯭ꯔꯦ ꯈ꯭ꯔꯤꯁꯇꯥꯟ ꯆꯪꯖꯜꯂꯛꯈ꯭ꯔꯦ ꯑꯗꯒꯤ ꯕꯨꯗꯤꯁ ꯆꯪꯖꯜꯂꯛꯈ꯭ꯔꯦ ꯑꯁꯤꯒꯨꯝꯕ ꯂꯥꯏꯅꯤꯡꯁꯤꯡ ꯑꯁꯤꯅ ꯑꯩꯈꯣꯏ ꯒꯤ ꯍꯥꯟꯅ ꯂꯩꯖꯔꯝꯕ ꯃꯅꯤꯄꯨꯔꯒꯤ ꯆꯠꯅꯕꯤ ꯅꯥꯠꯀꯤ ꯊꯧꯔꯝꯁꯤꯡꯗ ꯑꯆꯧꯕ ꯆꯩꯊꯦꯡ ꯑꯃ ꯄꯤꯗꯨꯅ ꯂꯥꯛꯂꯤ